ꯍꯧꯖꯤꯛꯀꯤ ꯃꯇꯝꯗ ꯆꯥꯎꯈꯠꯂꯛꯄꯒꯤ ꯃꯇꯨꯡꯏꯟꯅ ꯑꯅꯧ ꯑꯅꯧꯕ ꯇꯦꯛꯅꯣꯂꯣꯖꯤ ꯃꯌꯥꯝ ꯑꯃ ꯊꯣꯛꯂꯛꯏ ꯈꯨꯗꯝ ꯑꯣꯏꯅ ꯍꯥꯏꯔꯕꯗ ꯕꯦꯡꯀꯤꯡꯒꯤ ꯂꯥꯏꯔꯤꯛ ꯇꯝꯕꯒꯤ ꯑꯗꯨꯒ ꯀꯩꯊꯟ ꯀꯥꯕꯒꯤ ꯑꯗꯒꯤ ꯄꯨꯝꯅꯃꯛ ꯁꯤꯗ ꯑꯩꯈꯣꯏꯒꯤ ꯅꯣꯡꯃ ꯅꯣꯡꯃꯒꯤ ꯄꯨꯟꯁꯤꯗ ꯑꯅꯧ ꯑꯅꯧꯕ ꯇꯦꯛꯅꯣꯂꯣꯖꯤ ꯃꯌꯥꯝ ꯊꯣꯛꯂꯛꯄ ꯈꯣꯠꯂꯛꯄ ꯃꯌꯥꯝ ꯄꯨꯝꯅꯃꯛ ꯑꯁꯦ ꯃꯁꯦ ꯑꯩꯈꯣꯏ ꯊꯦꯡꯅꯩ ꯑꯗꯣ ꯃꯁꯤꯒꯤ ꯇꯦꯛꯅꯣꯂꯣꯖꯤꯁꯤꯡ ꯂꯥꯛꯏꯕ ꯃꯌꯥꯝ ꯈꯨꯗꯤꯡꯃꯛꯁꯦ

ꯀꯅꯥꯒꯨꯝꯕ ꯀꯩꯅꯣ ꯑꯃꯅ ꯇꯦꯛꯅꯣꯂꯣꯖꯤꯀꯦꯜ ꯑꯦꯛꯁꯄꯥꯔꯠ ꯑꯃꯅ ꯍꯥꯏꯕꯗ ꯑꯩꯈꯣꯏ ꯏꯁꯃꯥꯔꯠ ꯐꯣꯟ ꯑꯃꯒꯤ ꯇꯧꯕ ꯉꯝꯕꯁꯤꯒꯤ ꯑꯩꯈꯣꯏ ꯇꯦꯟ ꯄꯥꯔꯁꯦꯟ ꯐꯥꯎꯕ ꯑꯩꯈꯣꯏ ꯁꯤꯖꯤꯟꯅꯗꯦ ꯍꯥꯏ ꯃꯁꯤ ꯑꯁꯦꯡꯕꯅꯤ ꯑꯗꯨꯕꯨ ꯍꯥꯏꯔꯤꯕ ꯏꯁꯃꯥꯔꯠ ꯐꯣꯟ ꯑꯃꯅ ꯇꯧꯕ ꯉꯝꯕ ꯊꯕꯛ ꯈꯨꯗꯤꯡꯃꯛꯁꯦ ꯑꯩꯈꯣꯏ ꯁꯤꯖꯤꯟꯅꯕ ꯍꯩꯔꯒꯗꯤ ꯑꯩꯈꯣꯏꯒꯤ ꯂꯥꯏꯞꯇ ꯈꯨꯗꯣꯡꯆꯥꯕ ꯄꯨꯝꯅꯃꯛ ꯑꯁꯦ ꯑꯩꯈꯣꯏ ꯐꯪꯒꯅꯤ ꯍꯥꯏꯔꯤꯕ ꯈꯨꯗꯣꯡꯆꯥꯕꯁꯤꯡ ꯑꯁꯤ ꯐꯪꯅꯕ ꯍꯣꯠꯅꯕꯗ